ꯑꯩꯅ ꯁ꯭ꯀꯨꯜꯗ ꯂꯥꯏ ꯌꯦꯛꯄꯁꯦ ꯑꯩꯒꯤ ꯁꯞꯖꯦꯛ ꯑꯃ ꯑꯣꯏꯅ ꯂꯧꯔꯛꯑꯦ ꯑꯁꯤꯗ ꯑꯩꯅ ꯄꯦꯟꯠ ꯕ꯭ꯔꯁ ꯁꯤꯖꯤꯟꯅꯕ ꯃꯆꯨ ꯇꯣꯡꯉꯥꯟ ꯇꯣꯡꯉꯥꯟꯕ ꯇꯤꯟꯁꯤꯟꯅꯕ ꯑꯗꯨꯒ ꯃꯈꯜ ꯃꯈꯜꯒꯤ ꯆꯦꯗ ꯑꯗꯨꯒ ꯑꯇꯣꯞꯄ ꯂꯥꯏ ꯌꯦꯛꯄ ꯌꯥꯕ ꯃꯐꯝꯗ ꯌꯦꯛꯂꯛꯑꯦ ꯃꯆꯨ ꯃꯌꯥꯝ ꯄꯨꯜꯂꯒ ꯐꯖꯕ ꯂꯥꯏ ꯌꯦꯛꯄ ꯑꯗꯨꯒ ꯆꯥꯟꯅ ꯆꯥꯟꯅꯅ ꯑꯄꯥꯝꯕ ꯃꯑꯣꯡꯗ ꯁꯦꯝ ꯁꯥꯕ ꯌꯥꯏ ꯍꯥꯏꯕꯁꯦ ꯁ꯭ꯀꯨꯜꯗ ꯇꯝꯃꯛꯑꯦ ꯑꯗꯨꯅ ꯑꯩꯅ ꯑꯐꯥꯎꯕ ꯏꯀꯥꯏ ꯈꯨꯝꯅꯔꯕ ꯑꯗꯨꯗ ꯑꯩꯅ ꯑꯐꯥꯎꯕ ꯏꯀꯥꯏ ꯈꯨꯝꯅꯔꯕ ꯂꯥꯏ ꯌꯦꯛꯄ ꯃꯤ ꯃꯌꯥꯝꯒꯤ ꯃꯔꯝꯗꯁꯨ ꯇꯝꯃꯛꯑꯦ ꯑꯗꯨꯒ ꯏꯁꯥꯒꯤ ꯂꯥꯏ ꯌꯦꯛꯅꯕ ꯍꯣꯠꯅꯕꯗ ꯁꯤꯖꯤꯟꯅꯕ ꯁꯤꯖꯤꯟꯅꯕꯁꯨ ꯌꯥꯎꯋꯦ ꯃꯈꯣꯏꯒꯤ ꯇꯦꯛꯅꯤꯛꯇꯣ ꯏꯁꯥꯅ ꯑꯄꯥꯝꯕꯗꯨ ꯂꯥꯏ ꯑꯣꯏꯅ ꯌꯦꯛꯄꯒꯤ ꯃꯑꯣꯡꯗ ꯆꯦꯗ ꯄꯨꯊꯣꯔꯛꯄ ꯌꯥꯏ ꯍꯥꯏꯗꯣ ꯁ꯭ꯀꯨꯜꯗꯒꯤ ꯈꯪꯉꯛꯄꯅꯤ ꯑꯩꯅ ꯁ꯭ꯀꯨꯜꯗ ꯄꯦꯟꯇꯤꯡ ꯇꯝꯃꯛꯄ ꯀꯥꯟꯗ ꯑꯩꯒꯤ ꯑꯣꯖꯥꯅ ꯁꯥꯇ꯭ꯔ ꯈꯔ ꯄꯨꯜꯍꯜꯂꯒ ꯇꯣꯡꯉꯥꯟ ꯇꯣꯡꯉꯥꯟꯕ ꯂꯥꯏ ꯌꯦꯛꯅꯉꯥꯏ ꯍꯥꯏꯔꯛꯏ ꯑꯣꯖꯥꯗ ꯑꯣꯖꯥꯗꯣ ꯂꯥꯏ ꯂꯥꯏꯌꯦꯛꯄ ꯌꯥꯝ ꯄꯥꯝꯕ ꯑꯣꯖꯥꯅꯦ ꯃꯥꯗꯣ ꯑꯩꯈꯣꯏ ꯑꯀꯣꯏꯕꯗ ꯂꯩꯕ ꯃꯍꯧꯁꯥꯒꯤ ꯐꯖꯕꯁꯦ ꯌꯥꯝꯅ ꯄꯥꯝꯃꯝꯃꯦ ꯑꯗꯨꯅ ꯃꯔꯝ ꯑꯣꯏꯗꯨꯅ ꯑꯩꯈꯣꯏ ꯀ꯭ꯂꯥꯁꯀꯤ ꯃꯤ ꯂꯣꯏꯃꯛ ꯃꯄꯥꯟꯗ ꯄꯨꯊꯣꯛꯑꯒ ꯂꯥꯏ ꯌꯦꯛꯍꯜꯂꯛꯑꯦ ꯑꯣꯖꯥꯗꯨꯅ ꯕ꯭ꯔꯁ ꯇꯣꯡꯉꯥꯟ ꯇꯣꯡꯉꯥꯟꯕ

ꯑꯩꯅ ꯈ꯭ꯋꯥꯏ ꯄꯥꯝꯕꯗꯤ ꯂꯦꯡꯗꯕꯤ ꯂꯩꯕ ꯊꯋꯥꯏ ꯌꯥꯎꯗꯕ ꯁꯤꯡꯒꯤ ꯂꯥꯏ ꯌꯦꯛꯄꯗꯨꯅꯤ ꯑꯁꯤ ꯌꯦꯛ ꯂꯣꯏꯔꯒ ꯑꯁꯦꯡꯕꯗ ꯑꯁꯦꯡꯕ ꯄꯣꯠꯇꯨꯒ ꯂꯥꯏꯗꯨꯒ ꯃꯥꯟꯅꯕꯕꯨ ꯎꯔꯀꯥꯟꯗ ꯍꯔꯥꯎꯕ ꯍꯔꯥꯎꯕ ꯐꯥꯎꯋꯤ ꯑꯁꯤꯗꯒꯤ ꯑꯩꯅ ꯂꯥꯏ ꯌꯦꯛꯄ ꯌꯥꯝ ꯄꯥꯝꯃꯤ ꯑꯁꯤꯗꯒꯤ ꯄꯥꯝꯕ ꯍꯧꯈ꯭ꯔꯤꯕꯅꯤ ꯂꯣꯏꯃꯛ ꯄꯨꯜꯂꯒ ꯁ꯭ꯀꯨꯜꯗ ꯄꯦꯟꯇꯤꯡ ꯇꯧꯕꯁꯦ ꯑꯩꯅ ꯈ꯭ꯋꯥꯏꯗꯒꯤ ꯄꯥꯝꯕ ꯊꯕꯛ ꯑꯣꯏꯔꯛꯑꯦ ꯄꯦꯟꯇꯤꯡꯅ ꯑꯩꯉꯣꯟꯗ ꯄꯣꯠ ꯈꯨꯗꯤꯡꯃꯛꯄꯨ ꯂꯣꯏꯅ ꯅꯨꯡꯁꯤꯕ ꯐꯥꯎꯍꯜꯂꯛꯏ